ꯍꯂꯣ ꯑꯣ ꯁꯤ ꯄꯦꯁꯦꯟꯖꯔꯗꯒꯤꯅꯤ ꯁꯤ ꯑꯩꯈꯣꯏꯅ ꯇꯣꯡꯏꯕ ꯒꯥꯔꯤꯁꯤꯒꯤ ꯃꯄꯨ ꯑꯣꯏꯗꯣꯏ ꯅꯠꯇ꯭ꯔꯣ ꯑꯣ ꯑꯩꯈꯣꯏ ꯒꯥꯔꯤ ꯃꯃꯜꯁꯦ ꯀꯩꯒꯤꯅꯣ ꯑꯁꯨꯛ ꯑꯩꯈꯣꯏ ꯒꯥꯔꯤ ꯇꯣꯡꯕꯒꯤ ꯃꯃꯜꯁꯦ ꯑ ꯑꯗꯣ ꯀꯩꯒꯤꯅꯣ ꯑꯁꯨꯛ ꯌꯥꯝꯅ ꯍꯦꯟꯒꯠꯂꯤꯁꯦ ꯑꯣ ꯑꯗꯨꯒ ꯁꯣꯝꯒꯤ ꯒꯥꯔꯤꯁꯦ ꯁꯤꯠ ꯀꯩꯀꯥꯗꯨꯁꯨ ꯂꯣꯏꯅ ꯁꯦꯒꯥꯏꯔꯦ ꯌꯥꯝꯁꯨ ꯃꯜꯂꯦ ꯑꯗꯨ ꯇꯣꯡꯕ ꯑꯩꯈꯣꯏꯗꯤ ꯌꯥꯝ ꯅꯨꯡꯉꯥꯏꯏꯇꯕꯗꯨ ꯑꯣꯏꯔꯦ ꯍꯣꯏ ꯑꯗꯨ ꯚꯔꯥꯒꯤ ꯃꯃꯟꯁꯦ ꯑꯩꯈꯣꯏꯁꯨ ꯌꯥꯝꯅ ꯄꯩꯁꯥ ꯄꯥꯏꯕ ꯑꯣꯏꯗꯕꯅꯤꯅ ꯈꯤꯇꯪ ꯍꯟꯊꯕ ꯌꯥꯕꯤꯒꯗ꯭ꯔꯥꯅ ꯍꯥꯏꯖꯒꯦꯅ ꯇꯧꯔꯛꯄꯅꯤ ꯍꯣꯏ ꯑꯗꯨ ꯒꯥꯔꯤꯒꯤ ꯃꯤꯡꯁꯦꯜ ꯀꯩꯀꯥ ꯀꯥꯏꯕꯁꯤꯁꯨ ꯑꯩꯈꯣꯏꯗ ꯒꯥꯔꯤ ꯇꯣꯡꯕ ꯂꯥꯞꯅ ꯇꯣꯡꯉꯛꯄꯅꯤꯅ ꯅꯨꯡꯁꯤꯠ ꯀꯩꯀꯥ ꯌꯥꯝ ꯐꯨꯕ ꯑꯗꯨꯗꯨꯅ ꯒꯥꯔꯤꯒꯤ ꯃꯤꯡꯁꯦꯜꯗꯨꯁꯨ ꯌꯥꯝ ꯁꯦꯝꯗꯣꯛꯍꯟꯅꯤꯡꯏ ꯑꯗꯨ ꯑꯩꯈꯣꯏꯅ ꯚꯔꯥꯒꯤ ꯃꯃꯜꯁꯦ ꯌꯥꯝꯁꯦ ꯌꯥꯝ ꯈꯪꯖꯅꯤꯡꯕ ꯆꯨꯔꯆꯥꯟꯄꯨꯔꯗꯒꯤꯅ ꯏꯝꯐꯥꯜ ꯌꯧꯕꯁꯦ ꯄꯩꯁꯥ ꯀꯌꯥ ꯑꯣꯏꯒꯦ ꯑꯣ ꯍꯣꯏ ꯑꯩꯈꯣꯏꯁꯨ ꯀꯔꯕꯥꯔ ꯇꯧꯕ ꯑꯣꯏꯕꯅꯤꯅ ꯚꯔꯥ ꯃꯃꯜꯁꯦ ꯌꯥꯝ ꯆꯥꯎꯕꯁꯤ ꯅꯨꯡꯉꯥꯏꯇꯕ ꯑꯣ ꯑꯗꯣ ꯀꯔꯤ ꯆꯨꯔꯆꯥꯟꯄꯨꯔꯗꯒꯤꯅ ꯊꯧꯕꯥꯜ ꯐꯥꯎ ꯌꯧꯕꯁꯤ ꯚꯔꯥꯁꯤꯅ ꯀꯌꯥ ꯑꯣꯏꯗꯣꯏꯅꯣ ꯏꯝꯐꯥꯜꯒ ꯃꯥꯟꯅꯗꯕ꯭ꯔꯣ ꯑꯣ ꯑꯗꯨ ꯑꯩꯈꯣꯏ ꯀꯔꯤ ꯊꯧꯕꯥꯜꯗꯒꯤꯅ ꯏꯝꯐꯥꯜ ꯐꯥꯎ ꯆꯠꯄꯩ ꯚꯔꯥꯁꯤꯅ ꯀꯌꯥꯝ ꯑꯣꯏꯗꯣꯏꯅꯣ ꯑꯣ ꯌꯥꯝ ꯅꯨꯡꯉꯥꯏꯖꯔꯦ ꯅꯨꯡꯉꯥꯏꯖꯔꯦ ꯑꯗꯨꯃꯥꯏꯅ ꯈꯪꯕꯁꯦ ꯑꯗꯨꯒ ꯑꯩꯈꯣꯏꯗꯁꯨ ꯌꯥꯝ ꯅꯨꯡꯉꯥꯏꯇꯕꯗꯣ ꯚꯔꯥ ꯍꯦꯟꯒꯠꯄꯒꯤꯁꯨ ꯁꯤꯠ ꯀꯩꯀꯥ ꯁꯦꯒꯥꯏꯕ ꯃꯤꯡꯁꯦꯜ ꯀꯩꯀꯥꯁꯦ ꯑꯩꯈꯣꯏ ꯍꯨꯖꯤꯛꯇꯤ ꯂꯝꯕꯤꯁꯦ ꯐꯠꯇꯕꯅꯤꯅ ꯆꯤꯡꯒꯤꯗꯤ ꯌꯥꯝ ꯎꯐꯨꯜ ꯋꯥꯏꯐꯨꯟ ꯊꯥꯡꯕ ꯑꯗꯨꯅ ꯃꯤꯡꯁꯦꯟꯗꯨ ꯌꯥꯝ ꯁꯦꯝꯍꯟꯅꯤꯡꯏ ꯍꯣ ꯍꯣꯏ